ꯃꯅꯤꯄꯨꯔꯒꯤ ꯍꯔꯥꯎ ꯀꯨꯝꯍꯩꯒꯤ ꯃꯔꯝꯗ ꯌꯥꯎꯁꯪꯁꯤꯁꯨ ꯑꯃꯅꯤ ꯌꯥꯎꯁꯪ ꯍꯥꯏꯕꯁꯤ ꯅꯨꯃꯤꯠ ꯃꯉꯥꯅꯤ ꯆꯨꯞꯅ ꯄꯥꯡꯊꯣꯛꯄ ꯐꯦꯁꯇꯤꯚꯦꯜ ꯑꯃꯅꯤ ꯌꯥꯎꯁꯪ ꯑꯍꯥꯟꯕ ꯅꯨꯃꯤꯠꯇ ꯌꯥꯎꯁꯪ ꯃꯩ ꯊꯥꯕ ꯑꯅ ꯌꯨꯝ ꯑꯃ ꯁꯥꯔꯒ ꯃꯌꯥꯝ ꯂꯩꯀꯥꯏꯗꯨꯒꯤ ꯃꯤꯁꯤꯡꯗꯨ ꯍꯨꯞꯆꯤꯜꯂ ꯌꯨꯝ ꯃꯩ ꯊꯥꯏ ꯑꯗꯩ ꯍꯣꯂꯤ ꯁꯛꯄ ꯃꯤ ꯂꯥꯛꯑꯒꯅ ꯄꯩꯁꯥ ꯄꯩꯁꯥ ꯗꯥꯜ ꯊꯥꯊꯔꯒ ꯍꯣꯂꯤ ꯁꯛꯍꯜꯂꯤ ꯁꯨꯃꯥꯡ ꯁꯨꯃꯥꯡꯗ ꯑꯗꯩ ꯌꯥꯎꯁꯪꯗ ꯏꯁꯄꯣꯠ ꯃꯣꯏ ꯂꯩꯀꯥꯏꯗꯨꯒꯤ ꯐꯤꯜ ꯑꯃꯗ ꯃꯌꯥꯝ ꯄꯨꯂꯞ ꯏꯁꯄꯣꯠ ꯁꯥꯟꯅꯩ ꯑꯉꯥꯡꯁꯤꯡ ꯑꯍꯜꯁꯤꯡ ꯂꯩꯁꯥꯕꯤ ꯃꯧ ꯑꯍꯜ ꯂꯣꯏꯅ ꯁꯥꯔꯨꯛ ꯌꯥꯏ

ꯊꯥꯕꯜ ꯆꯣꯡꯕ ꯁꯤꯅꯤ ꯑꯗꯩ ꯒꯥꯡꯉꯥꯏ ꯍꯥꯏꯁꯤꯁꯨ ꯑꯝ ꯈ꯭ꯋꯥꯏꯗꯩ ꯆꯥꯎꯕ ꯐꯦꯁꯇꯤꯚꯦꯜ ꯑꯃꯅꯤ ꯒꯥꯡꯉꯥꯏꯗꯗꯤ ꯍꯥꯎꯁꯤꯡꯒꯤ ꯌꯥꯝꯅ ꯍꯥꯎꯁꯤꯡꯅ ꯈ꯭ꯔꯤꯁꯇꯦꯟꯁꯤꯡꯅ ꯄꯥꯈꯪ ꯂꯩꯁꯥꯕꯤ ꯃꯣꯏꯁꯨ ꯖꯒꯣꯏ ꯁꯥꯏ ꯃꯣꯏꯁꯨ ꯏꯁꯄꯣꯠ ꯇꯧꯋꯤ ꯅꯨꯃꯤꯗꯥꯡꯗ ꯀꯜꯆꯔꯦꯜ ꯄ꯭ꯔꯣꯒ꯭ꯔꯥꯝ ꯍꯥꯞꯄꯤ ꯀꯥꯡ ꯆꯤꯡꯕ ꯍꯥꯏꯁꯤꯅ ꯀꯥꯡ ꯀꯥꯡ ꯁꯥꯔꯒ ꯆꯤꯡꯒꯅꯤ ꯃꯌꯥꯝ ꯂꯩꯀꯥꯏꯗꯨꯗ ꯂꯩꯔꯤꯕ ꯃꯤ ꯈꯨꯗꯤꯡꯃꯛꯅ ꯊꯣꯛꯑꯒ ꯀꯥꯡꯗꯨ ꯆꯤꯡꯒꯅꯤ ꯁꯤ ꯍꯥꯏꯔꯒ ꯑꯩ ꯂꯣꯏꯁꯤꯟꯖꯔꯒꯦ